ꯐꯣꯟ ꯑꯁꯤ ꯄꯥꯏꯔꯕ ꯃꯇꯨꯡꯗ ꯃꯥꯒꯤ ꯅꯨꯡꯉꯥꯏꯇꯕꯁꯦ ꯃꯥꯒꯤ ꯕꯦꯇ꯭ꯔꯤꯒꯤ ꯈꯥꯡꯕꯒꯤ ꯆꯥꯡꯁꯦ ꯅꯣꯡꯃ ꯅꯣꯡꯃꯒꯤ ꯁꯨꯝ ꯅꯦꯝꯁꯤꯜꯂꯛꯏ ꯆꯥꯔꯖꯤꯡ ꯁ꯭ꯄꯤꯠ ꯅꯣꯡꯃ ꯅꯣꯡꯃꯒꯤ ꯇꯞꯁꯤꯜꯂꯛꯏ ꯐꯣꯟ ꯁꯥꯒꯠꯄꯒꯤ ꯆꯥꯡ ꯍꯦꯟꯒꯠꯂꯛꯏ ꯐꯣꯟ ꯁꯥꯒꯠꯄ ꯍꯥꯏꯕꯁꯤꯅ ꯒꯦꯝ ꯁꯥꯟꯅꯕꯗ ꯌꯥꯝ ꯅꯨꯡꯉꯥꯏꯇꯦ ꯆꯠꯊꯣꯛ ꯈꯣꯇꯣꯛꯄꯗꯁꯨ ꯅꯣꯔꯃꯦꯜ ꯐꯣꯟ ꯁꯤꯖꯤꯟꯅꯕꯗꯁꯨ ꯑꯗꯨꯝ ꯁꯥꯒꯠꯂꯤ ꯍꯥꯏꯗꯤ ꯁꯝꯃꯔꯒꯤ ꯃꯇꯝꯗ ꯌꯥꯝ ꯁꯥꯒꯠꯄꯅ ꯃꯔꯝ ꯑꯣꯏꯔꯒ ꯐꯣꯟꯁꯤ ꯄꯥꯏꯅꯤꯡꯕ ꯐꯥꯎꯗꯦ ꯑꯩꯗꯤ ꯃꯥꯒꯤ ꯁꯣꯐꯋꯌꯥꯔ ꯑꯞꯗꯦꯠ ꯂꯥꯛꯄ ꯃꯇꯝꯗꯁꯨ ꯃꯥꯒꯤ ꯁꯣꯐꯋꯤꯌꯥꯔ ꯑꯗꯨꯒ ꯆꯥꯟꯅꯗꯕꯅ ꯃꯔꯝ ꯑꯣꯏꯔꯒ ꯗꯤꯁꯄ꯭ꯂꯦꯗ ꯑꯦꯐꯦꯛ ꯀꯌꯥ ꯊꯣꯛꯂꯛꯏ